ꯊꯧꯕꯥꯜ ꯖꯤꯂꯥꯒꯤ ꯑꯣꯏꯅꯗꯤ ꯁꯦꯟꯃꯤꯠꯂꯣꯟ ꯅꯠꯇ꯭ꯔꯒꯅ ꯂꯂꯣꯟ ꯏꯇꯤꯛ ꯀꯤ ꯃꯔꯝꯁꯦ ꯑꯌꯥꯝꯕꯅ ꯐꯤ ꯁꯥꯕ ꯅꯠꯇ꯭ꯔꯒ ꯀꯧꯅꯥꯒꯤ ꯐꯛ ꯕꯦꯛ ꯑꯗꯒꯤ ꯀꯧꯅꯥꯒꯤ ꯄ꯭ꯔꯗꯛ ꯃꯌꯥꯝ ꯁꯥꯕ ꯑꯁꯤꯗꯒꯤ ꯑꯣꯏꯅ ꯁꯦꯟꯃꯤꯠꯂꯣꯟꯁꯤ ꯂꯥꯛꯑꯦ ꯑꯗꯨꯒ ꯍꯥꯟꯅꯗꯤ ꯃꯅꯤꯄꯨꯔꯁꯤꯗ ꯅꯠꯇꯅ ꯑꯇꯣꯞꯄ ꯁ꯭ꯇꯦꯠ ꯑꯗꯩ ꯀꯟꯇ꯭ꯔꯤ ꯑꯇꯩꯁꯤꯡꯗ ꯑꯩꯈꯣꯏꯅ ꯁꯥꯔꯤꯕ ꯊꯧꯕꯥꯜ ꯖꯤꯂꯥꯒꯤ ꯃꯤꯁꯤꯡꯁꯤꯅ ꯁꯥꯔꯤꯕ ꯄꯣꯠꯆꯩꯁꯤꯡꯁꯦ ꯑꯦꯛꯁꯄꯣꯔꯠ ꯇꯧꯗꯕꯅꯤꯅ ꯁꯦꯟ ꯁꯦꯜꯒꯤ ꯂꯝꯕꯤꯗ ꯌꯥꯝꯅ ꯆꯥꯎꯈꯠꯂꯝꯗꯦ ꯑꯗꯨꯒ ꯌꯥꯝꯅ ꯁꯦꯟ ꯐꯪꯕ ꯑꯣꯏꯔꯝꯗꯦ ꯑꯗꯨꯕꯨ ꯍꯧꯖꯤꯛꯇꯤ ꯆꯥꯎꯈꯠꯂꯛꯄꯩ ꯃꯇꯨꯡ ꯏꯟꯅ ꯃꯅꯤꯄꯨꯔꯗꯇ ꯅꯠꯇꯅ ꯑꯇꯣꯞ ꯑꯇꯣꯞꯄ ꯀꯟꯇ꯭ꯔꯤ ꯀꯌꯥꯁꯤꯡꯗꯁꯨ ꯑꯩꯈꯣꯏꯅ ꯁꯥꯔꯤꯕ ꯄꯣꯠꯆꯩꯁꯤꯡ ꯑꯁꯤ ꯑꯦꯛꯁꯄꯣꯔꯠ ꯇꯧꯔꯦ ꯀꯧꯅꯥꯒꯤ ꯄ꯭ꯔꯗꯛꯁꯤꯡ ꯑꯁꯤ ꯌꯥꯝ ꯄꯥꯝꯅ ꯑꯇꯣꯞꯄ ꯑꯇꯣꯞ ꯑꯇꯣꯞꯄ ꯂꯩꯕꯥꯛꯁꯤꯡꯗꯁꯨ ꯂꯧꯅꯔꯦ ꯂꯩꯅꯔꯦ ꯑꯗꯨꯅ ꯁꯦꯟ ꯊꯨꯝꯒꯤ ꯂꯝꯕꯤꯗꯗꯤ ꯌꯥꯝꯅ ꯆꯥꯎꯈꯠꯄ ꯑꯣꯏꯔꯦ ꯑꯗꯨꯒ ꯁꯦꯟꯃꯤꯠꯂꯣꯟꯒꯤ ꯂꯝꯕꯤꯗꯁꯨ ꯌꯥꯝꯅ ꯐꯔꯦ ꯃꯁꯤꯁꯤꯡꯁꯤ ꯍꯧꯖꯤꯛ ꯆꯥꯎꯈꯠꯂꯛꯄꯒꯤ ꯁꯦꯟꯃꯤꯠꯂꯣꯟꯒꯤ ꯃꯇꯥꯡꯗ ꯌꯥꯝꯅ ꯐꯕ ꯊꯕꯛꯅꯤ ꯑꯗꯩ ꯀꯥꯅꯕ ꯊꯕꯛꯅꯤ